ꯃꯅꯤꯄꯨꯔꯗ ꯅꯨꯡꯉꯥꯏꯕ ꯌꯥꯕ ꯌꯨꯝꯒꯤ ꯃꯄꯥꯟꯗ ꯄꯥꯡꯊꯣꯛꯄ ꯊꯧꯔꯝꯁꯤꯡ ꯑꯃꯁꯨꯡ ꯄꯨꯛꯅꯤꯡ ꯊꯧꯒꯠꯅꯤꯡꯉꯥꯏ ꯑꯣꯏꯕ ꯃꯤꯌꯥꯝꯅ ꯄꯥꯝꯅꯕ ꯁꯥꯟꯅ ꯈꯣꯠꯅꯕ ꯈꯔ ꯑꯗꯨꯗꯤ ꯑꯩꯈꯣꯏ ꯁꯝꯅ ꯍꯥꯏꯔꯕꯗ ꯑꯩꯈꯣꯏꯒꯤ ꯁꯒꯣꯜ ꯀꯥꯡꯖꯩꯒꯨꯝꯕ ꯑꯗꯒꯤ ꯃꯨꯛꯅꯥ ꯀꯥꯡꯖꯩ ꯁꯥꯟꯅꯕ ꯀꯥꯡ ꯁꯥꯟꯅꯕ ꯑꯗꯒꯤ ꯑꯩꯈꯣꯏꯒꯤ ꯂꯥꯏ ꯍꯔꯥꯎꯕꯒ ꯃꯔꯤ ꯂꯩꯅꯅ ꯑꯩꯈꯣꯏ ꯂꯝꯖꯦꯜꯒ ꯆꯦꯟ ꯊꯥꯕ ꯈꯣꯠꯄ ꯑꯗꯨꯒꯨꯝꯕꯁꯤꯡꯁꯦ ꯆꯥꯎꯔꯥꯛꯄ ꯄꯟꯕ ꯌꯥꯏ ꯍꯥꯏꯕꯗꯤ ꯑꯩ ꯃꯃꯥꯡꯗ ꯑꯩꯈꯣꯏꯒꯤ ꯃꯣꯏꯔꯥꯡꯒꯤ ꯀꯪꯂꯩꯔꯣꯟ ꯁꯥꯒꯣꯟꯅꯔꯒ ꯂꯩꯕ ꯁꯝꯅ ꯍꯥꯏꯔꯕꯗ ꯃꯨꯛꯅꯥ ꯀꯥꯡꯖꯩ ꯁꯥꯟꯅꯕꯁꯦ ꯁꯒꯣꯜ ꯀꯥꯡꯖꯩ ꯁꯥꯟꯅꯕ ꯑꯗꯒꯤꯗꯤ ꯃꯨꯛꯅꯥ ꯁꯥꯟꯅꯕꯁꯤꯗꯤ ꯌꯥꯝꯅ ꯇꯣꯏ ꯇꯣꯏꯅ ꯑꯗꯨꯝ ꯑꯩꯈꯣꯏ ꯎꯕ ꯐꯪꯏ ꯍꯥꯏꯕ ꯇꯥꯔꯦ ꯑꯗꯨ ꯑꯣꯏꯔꯒꯁꯨꯨ ꯑꯩꯈꯣꯏꯒꯤ ꯃꯨꯛꯅꯥ ꯀꯥꯡꯖꯩ ꯁꯥꯟꯅꯕꯁꯦ ꯌꯥꯝꯅ ꯊꯥꯏꯅꯉꯩꯗ ꯃꯣꯏꯔꯥꯡ ꯀꯪꯂꯩꯔꯣꯟ ꯈꯝꯕ ꯊꯣꯏꯕꯤꯒꯤ ꯃꯇꯥꯡꯗ ꯁꯥꯟꯅꯔꯝꯕ ꯃꯁꯥꯟꯅ ꯑꯝꯅꯤ ꯑꯗꯨꯕꯨ ꯁꯤꯒꯤ ꯃꯁꯥꯟꯅ ꯑꯁꯦ ꯀꯨꯏꯅ ꯁꯨꯔꯣꯟ ꯀꯌꯥ ꯁꯥꯟꯅꯔꯨꯗ꯭ꯔꯕ ꯃꯇꯨꯡꯗ ꯍꯟꯗꯛꯇ ꯏꯅꯧ ꯅꯧꯅ ꯁꯤꯗꯤ ꯏꯄꯥ ꯏꯄꯨꯁꯤꯡꯒꯤ ꯈꯣꯡꯒꯨꯜ ꯂꯤꯈꯨꯟ ꯂꯤꯗꯨꯅ ꯁꯤ ꯀꯃꯥꯏꯅ ꯃꯨꯠꯍꯜꯂꯣꯏꯗꯒꯦꯅ ꯇꯧꯔꯒ ꯑꯩꯈꯣꯏꯒꯤ ꯃꯣꯏꯔꯥꯡ ꯀꯟꯕ ꯂꯨꯞ ꯃꯩ ꯀꯟꯕ ꯂꯨꯞꯁꯤꯡꯅ ꯁꯤꯟꯗꯨꯅ ꯑꯩꯈꯣꯏ ꯃꯃꯥꯡ ꯆꯍꯤꯗ ꯑꯩꯈꯣꯏꯒꯤ ꯃꯨꯛꯅꯥ ꯀꯥꯡꯖꯩ ꯑꯁꯤ ꯁꯥꯟꯅꯖꯈꯤ ꯁꯤꯒꯤ ꯊꯧꯔꯝꯁꯦ ꯑꯗꯨꯛꯀꯤ ꯃꯇꯤꯛ ꯄꯨꯛꯅꯤꯡ ꯄꯦꯟꯅꯤꯡꯉꯥꯏ ꯑꯣꯏꯕ ꯑꯗꯒꯤꯗꯤ ꯌꯥꯝꯅꯁꯨ ꯅꯨꯡꯉꯥꯏꯕ ꯃꯁꯥꯟꯅ ꯑꯃꯅꯤ ꯍꯥꯏꯕ ꯇꯥꯔꯦ ꯍꯥꯏꯕꯗꯤ ꯑꯩꯈꯣꯏꯒꯤ ꯃꯨꯛꯅꯥꯅ ꯃꯨꯛꯅꯥ ꯀꯥꯡꯖꯩ ꯃꯨꯛꯅꯥꯒ ꯑꯩꯈꯣꯏ ꯀꯥꯡꯖꯩꯒ ꯑꯅꯤꯃꯛꯁꯤ ꯄꯨꯜꯂꯞ ꯄꯨꯟꯕ ꯁꯒꯣꯜ ꯁꯒꯣꯟꯕꯨꯗꯤ ꯇꯣꯡꯗꯦ ꯑꯗꯨꯕꯨ ꯁꯥꯟꯅꯔꯣꯏꯁꯤꯡꯁꯦ ꯑꯩꯈꯣꯏ ꯃꯨꯛꯅꯗꯣꯏꯅꯤ ꯃꯨꯛꯅꯔꯕ ꯃꯇꯨꯡꯗ ꯃꯥꯒꯤ ꯀꯥꯡꯖꯩꯁꯨ ꯄꯥꯏꯒꯅꯤ ꯀꯥꯡꯖꯩꯁꯦ ꯄꯥꯏꯔꯕ ꯃꯇꯨꯡꯗ ꯑꯃꯁꯦ ꯃꯥꯏꯊꯤꯕ ꯄꯤꯔꯝꯃꯦ ꯑꯃꯁꯦ ꯃꯅꯝꯁꯦ ꯂꯩꯕꯥꯛꯇ ꯊꯥꯔꯝꯃꯦ ꯍꯥꯏꯔꯒ ꯃꯥꯒꯤ ꯕꯣꯜꯁꯦ ꯆꯦꯜꯂꯒ ꯀꯥꯡꯖꯩꯁꯦ ꯆꯦꯜꯂꯒ ꯀꯥꯡꯗ꯭ꯔꯨꯝꯗꯣ ꯆꯦꯜꯂꯒ ꯍꯥꯏ ꯇꯥꯔꯦ ꯀꯥꯡꯖꯩꯅ ꯀꯥꯡꯗ꯭ꯔꯨꯝꯁꯦ ꯆꯦꯜꯂꯒ ꯑꯩꯈꯣꯏꯒꯤ ꯃꯥꯒꯤ ꯂꯏꯗꯨꯒꯤ ꯋꯥꯡꯃꯗ ꯄꯨꯅꯕ ꯉꯝꯅꯕ ꯍꯣꯠꯅꯒꯅꯤ ꯑꯗꯨꯗ ꯑꯩꯈꯣꯏꯒꯤ ꯖꯇ꯭ꯔꯥ ꯑꯅꯤꯅ ꯑꯃꯨꯛ ꯇꯤꯟ ꯄꯅꯥ ꯄꯥꯅꯥꯒꯤ ꯖꯇ꯭ꯔꯥ ꯑꯟꯤꯗꯨꯅ ꯑꯃꯨꯛ ꯂꯣꯏꯅ ꯉꯥꯛꯀꯗꯣꯏꯅꯤ ꯑꯗꯨꯗꯨꯅ ꯄꯥꯅꯥꯗꯣ ꯐꯥꯅꯕ ꯍꯣꯠꯅꯕ ꯑꯗꯒꯤꯗꯤ ꯁꯥꯟꯅꯔꯣꯏ ꯈꯨꯗꯤꯡꯅ ꯃꯥꯒꯤ ꯕꯌꯤꯞ ꯃꯥꯒꯤ ꯄꯥꯠꯅꯔ ꯄꯥꯠꯅꯔ ꯑꯃ ꯖꯨꯔꯥ ꯖꯨꯔꯥ ꯑꯃꯃꯝ ꯇꯧꯔꯒ ꯍꯥꯏꯗꯤ ꯃꯥꯒꯤ ꯂꯥꯏꯟꯗꯣ ꯋꯥꯡꯃꯗ ꯆꯦꯜꯍꯟꯗꯅꯕ ꯂꯣꯏꯅ ꯐꯥꯔꯒ ꯊꯝꯕ ꯁꯦꯟꯅꯕꯒꯤ ꯃꯁꯥꯟꯅ ꯑꯗꯣ ꯑꯗꯨꯛꯀꯤ ꯃꯇꯤꯛ ꯅꯨꯡꯉꯥꯏ ꯑꯗꯨꯒ ꯀꯥꯡ ꯁꯥꯟꯅꯕꯁꯤꯁꯨ ꯑꯩꯈꯣꯏꯒꯤ ꯀꯃꯥꯏꯅ ꯃꯥꯒꯤ ꯂꯏꯗꯨꯒꯤ ꯋꯥꯡꯃꯗ ꯀꯃꯥꯏꯅ ꯌꯧꯍꯟꯒꯅꯤ ꯑꯗꯒꯤ ꯀꯥꯡꯗꯣ ꯄꯥꯜꯍꯟꯒꯅꯤ ꯍꯥꯏꯕꯒꯤ ꯃꯁꯥꯟꯅ ꯑꯁꯤ ꯑꯩꯈꯣꯏ ꯍꯨꯟꯕ ꯈꯣꯠꯄ ꯃꯥꯒꯤ ꯄꯣꯖꯤꯁꯟ ꯍꯥꯏ ꯇꯥꯔꯦ ꯑꯗꯨ ꯇꯣꯉꯥꯟ ꯇꯣꯉꯥꯟꯕ ꯃꯈꯜꯁꯤꯡ ꯑꯗꯨꯁꯨ ꯌꯦꯡꯕꯗ ꯑꯗꯨꯛꯀꯤ ꯃꯇꯤꯛ ꯅꯨꯡꯉꯥꯏ ꯑꯗꯨꯒ ꯁꯒꯣꯜ ꯀꯥꯡꯖꯩꯁꯨ ꯑꯩꯈꯣꯏꯒꯤ ꯄꯣꯂꯣꯒ꯭ꯔꯥꯎꯟꯗꯒ ꯌꯥꯝ ꯇꯣꯏꯅ ꯁꯥꯟꯅꯔꯤꯕ ꯁꯒꯣꯜ ꯀꯥꯡꯖꯩꯁꯦ ꯁꯦꯡꯅ ꯍꯥꯏꯔꯒ ꯑꯩꯈꯣꯏ ꯃꯅꯤꯄꯨꯔꯅ ꯏꯍꯥꯟ ꯍꯥꯟꯅ ꯄꯨꯊꯣꯛꯈꯤꯕ ꯃꯁꯥꯟꯅ ꯑꯃꯅꯤ ꯍꯥꯏꯔꯤꯕ ꯃꯁꯥꯟꯅ ꯑꯁꯤ ꯑꯩꯈꯣꯏ ꯃꯅꯤꯄꯨꯔꯗ ꯑꯗꯨꯛꯀꯤ ꯃꯇꯤꯛ ꯌꯦꯡꯕꯗ ꯄꯨꯛꯅꯤꯡ ꯄꯦꯟꯅꯤꯡꯉꯥꯏ ꯑꯣꯏꯕ ꯑꯗꯨ ꯌꯥꯝꯅ ꯑꯇꯣꯞꯄ ꯄ꯭ꯔꯤꯊꯤꯕꯤꯒꯤ ꯇꯣꯉꯥꯟꯕ ꯃꯥꯂꯦꯝꯒꯤ ꯇꯣꯉꯥꯟꯕ ꯃꯐꯝꯁꯤꯡ ꯂꯩꯕꯥꯛꯁꯤꯡꯗꯁꯨ ꯍꯧꯖꯤꯛ ꯌꯥꯝꯅ ꯄꯥꯝꯅ ꯁꯥꯟꯅꯔꯤꯕ ꯃꯁꯥꯟꯅ ꯑꯃꯅꯤ ꯍꯥꯏꯔꯤꯕ ꯃꯁꯥꯟꯅ ꯑꯁꯤꯁꯨ ꯑꯗꯨꯛꯀꯤ ꯃꯇꯤꯛ ꯌꯦꯡꯕꯗ ꯄꯨꯛꯅꯤꯡ ꯅꯨꯡꯉꯥꯏꯖꯩ ꯍꯥꯏꯕ ꯇꯥꯔꯦ ꯑꯗꯨꯒ ꯑꯩꯈꯣꯏꯒꯤ ꯁꯒꯣ ꯃꯨꯛꯅꯥ ꯁꯥꯟꯅꯕꯖꯤꯁꯨ ꯌꯥꯝꯅ ꯐꯖꯕ ꯍꯥꯏꯕ ꯇꯥꯔꯦ ꯍꯥꯏꯕꯗꯤ ꯑꯩꯈꯣꯏꯒꯤ ꯂꯝꯕꯥ ꯑꯅꯤꯁꯦ ꯃꯥꯒꯤ ꯈ꯭ꯋꯥꯡꯗ ꯃꯥꯒꯤ ꯈ꯭ꯋꯥꯡ ꯐꯤ ꯁꯦꯠꯂꯤꯕꯗꯣ ꯄꯥꯏꯅꯔꯒ ꯑꯃꯅ ꯑꯃ ꯃꯥꯒꯤ ꯁꯔꯤꯠ ꯁꯔꯥꯠ ꯇꯧꯔꯒ ꯑꯃꯅ ꯑꯃꯕꯨ ꯂꯩꯕꯥꯛꯇ ꯊꯥꯔꯒ ꯑꯃꯅ ꯉꯝꯅꯕ ꯍꯣꯠꯅꯕ ꯃꯁꯥꯟꯅ ꯑꯃꯅꯤ ꯑꯗꯨꯛꯀꯤ ꯃꯇꯤꯛ ꯌꯦꯡꯕꯗ ꯅꯨꯡꯉꯥꯏꯖꯩ ꯍꯥꯏꯕ ꯇꯥꯔꯦ ꯑꯗꯨꯗꯨꯅ ꯍꯥꯏꯔꯤꯕ ꯃꯁꯥꯟꯅꯁꯤꯡ ꯑꯁꯤ ꯑꯩꯈꯣꯏꯒꯤ ꯄꯨꯛꯅꯤꯡ ꯄꯦꯟꯅꯤꯡꯉꯥꯏ ꯑꯣꯏꯕ ꯑꯩꯈꯣꯏꯒꯤ ꯃꯅꯤꯄꯨꯔꯗ ꯌꯨꯝꯒꯤ ꯃꯄꯥꯟꯗ ꯁꯥꯟꯅꯕ ꯃꯁꯥꯟꯁꯤꯡ ꯈꯔꯅꯤ ꯍꯥꯏꯕꯁꯦ